ꯑꯥ ꯍꯥꯏꯕꯤꯌꯨ ꯑꯥ ꯃꯥꯅꯦ ꯃꯥꯅꯦ ꯁꯉꯥꯏ ꯐꯦꯁꯇꯤꯕꯦꯜꯁꯦ ꯗꯦꯠ ꯇ꯭ꯋꯦꯟꯇꯤꯗꯒꯤ ꯊꯥꯔꯇꯤꯐꯥꯎ ꯇꯧꯒꯅꯤꯕ ꯀꯣ ꯃꯐꯝꯁꯦ ꯂꯝꯕꯣꯏ ꯈꯣꯡꯅꯥꯡꯈꯣꯡꯗ ꯑꯣꯟꯂꯥꯏꯟꯗꯁꯨ ꯑꯗꯨꯝ ꯐꯪꯕꯅꯦ ꯑꯗꯨꯒ ꯑꯗꯨꯗ ꯐꯪꯍꯧꯗ꯭ꯔꯒꯗꯤ ꯑꯗꯨꯝ ꯑꯣꯟ ꯏꯁꯄꯣꯠꯇꯁꯨ ꯑꯗꯨꯝ ꯂꯧꯕꯤꯕ ꯌꯥꯒꯅꯤ ꯏꯚꯦꯟꯁꯦ ꯑꯗꯨꯝ ꯑꯗꯨꯝ ꯌꯥꯎꯋꯦ ꯍꯥꯏ ꯇꯥꯔꯦ ꯑꯗꯨꯝ ꯃꯌꯥꯝ ꯑꯃ ꯂꯩꯔꯤ ꯑꯗꯣ ꯑꯗꯨꯝ ꯑꯌꯨꯛ ꯄꯨꯡ ꯅꯤꯄꯥꯜ ꯑꯗ꯭ꯋꯥꯏꯗꯒꯤ ꯑꯗꯨꯝ ꯍꯧꯔꯅꯤ ꯑꯗꯣ ꯂꯣꯏꯕꯁꯤꯗꯤ ꯑꯗꯨꯝ ꯑꯩꯈꯣꯏꯒꯤ ꯄ꯭ꯔꯣꯒ꯭ꯔꯥꯝ ꯌꯥꯝ ꯂꯩꯕꯅꯤꯅ ꯍꯥꯏꯕꯗꯤ ꯉꯝꯗꯦ ꯀꯣ ꯑꯥ ꯑꯣꯀꯦ ꯑꯣꯀꯦ